ꯑꯩ ꯗꯤꯜꯂꯤ ꯇꯨ ꯀꯣꯜꯀꯇꯥ ꯆꯠꯅꯉꯥꯏꯒꯤ ꯇ꯭ꯔꯦꯟ ꯇꯤꯛꯀꯦꯠ ꯀꯛꯈꯤꯕ ꯑꯗꯨ ꯁꯣꯏꯕꯒꯤ ꯑꯩ ꯑꯃꯨꯛꯀ ꯁꯦꯝꯖꯤꯟꯖꯕ ꯗꯨꯗ ꯑꯩꯒꯤ ꯑꯩꯒꯤ ꯇ꯭ꯔꯦꯟꯒꯤ ꯇꯤꯛꯀꯦꯠ ꯅꯝꯕꯔꯗꯨ ꯚꯦꯔꯤꯐꯤꯀꯦꯁꯟ ꯇꯧꯕ꯭ꯔꯥ ꯇꯧꯗ꯭ꯔꯤꯕ꯭ꯔꯥ ꯍꯥꯏꯅ ꯑꯃꯨꯛꯀ ꯆꯦꯛ ꯇꯧꯕꯤꯌꯣ ꯍꯥꯏꯅ ꯍꯥꯏꯖꯔꯤ ꯖꯦꯔꯣ ꯗꯕꯜꯂ꯭ꯌꯨ ꯑꯥꯔ ꯄꯤ ꯀꯦ ꯊ꯭ꯔꯤ ꯅꯥꯏꯟ ꯁꯤꯛꯁ ꯖꯦꯔꯣ ꯁꯤ ꯑꯗꯨ ꯆꯦꯛ ꯇꯧꯕꯤꯌꯣ ꯍꯥꯏꯅ ꯊꯥꯖꯩ